ꯑꯩꯅ ꯄꯨꯟꯁꯤꯗ ꯍꯤꯡꯅꯕꯒꯤꯗꯃꯛꯇ ꯍꯦꯟꯅ ꯈꯨꯃꯥꯡ ꯆꯥꯎꯁꯟꯕ ꯄꯨꯟꯁꯤ ꯃꯍꯤꯡ ꯍꯦꯟꯅ ꯅꯨꯡꯉꯥꯏꯕ ꯄꯨꯟꯁꯤ ꯃꯍꯤꯡ ꯑꯃ ꯍꯤꯡꯅꯕꯒꯤꯗꯃꯛꯇ ꯑꯩꯍꯥꯛ ꯊꯥꯕꯛꯇ ꯆꯤꯜꯍꯥꯎ ꯊꯤꯗꯦ ꯑꯐꯪ ꯑꯐꯪꯕ ꯊꯥꯕꯛ ꯁꯨꯏ ꯑꯃꯗꯤ ꯏꯁꯥꯃꯛ ꯍꯦꯟꯅ ꯃꯁꯤꯗꯒꯤ ꯍꯦꯟꯅ ꯄꯨꯟꯁꯤꯗ ꯃꯥꯏ ꯄꯥꯛꯄ ꯉꯝꯅꯕꯒꯤꯗꯃꯛꯇ ꯑꯇꯣꯞꯄ ꯑꯩꯍꯥꯛꯅ ꯉꯝꯖꯕ ꯂꯥꯏꯔꯤꯛ ꯄꯥꯕꯅꯤ ꯈꯪꯗꯦ ꯏꯁꯥꯅ ꯉꯝꯅꯕ ꯍꯣꯠꯅꯖꯩꯑꯕ ꯑꯃꯁꯨꯡ ꯇꯧꯕ ꯃꯇꯝꯗ ꯑꯩꯍꯥꯛ ꯆꯤꯜꯍꯥꯎ ꯊꯤꯗꯦ ꯑꯗꯨꯒ ꯑꯩꯒꯤ ꯀꯦꯔꯤꯌꯔꯒꯤꯗꯃꯛꯇꯗꯤ ꯑꯩꯍꯥꯛ ꯄꯨꯟꯁꯤꯗ ꯑꯥꯔꯃꯤ ꯑꯃ ꯑꯣꯏꯕ ꯄꯥꯝꯖꯩ ꯃꯁꯤꯒꯤꯗꯃꯛꯇꯁꯨ ꯑꯩꯍꯥꯛ ꯌꯥꯝ ꯀꯟꯅ ꯍꯣꯠꯅꯖꯩ